ꯑꯣ ꯍꯂꯣ ꯑꯣꯀꯦ ꯑꯣꯀꯦ ꯑꯩ ꯌꯦꯟ ꯆꯤꯛꯀꯟ ꯈꯔ ꯑꯣꯔꯗꯔ ꯇꯧꯖꯒꯦ ꯇꯧꯕꯅꯦ ꯌꯦꯟꯁꯦ ꯌꯦꯟ ꯑꯩꯁꯦ ꯀꯦꯖꯤ ꯀꯨꯟꯃꯨꯛꯇꯪ ꯄꯥꯝꯖꯕ ꯑꯗꯣ ꯌꯦꯟꯁꯦ ꯀꯦꯖꯤ ꯀꯨꯟꯃꯨꯛ ꯂꯩꯒꯗ꯭ꯔꯣ ꯑꯣ ꯑꯗꯣ ꯍꯧꯖꯤꯛꯁꯦ ꯌꯦꯟꯁꯦ ꯀꯦꯖꯤꯗ ꯀꯌꯥꯃꯨꯛ ꯄꯤꯔꯤꯒꯦ ꯑꯣ ꯋꯥꯟ ꯑꯣ ꯀꯤꯂꯣꯗ ꯋꯥꯟ ꯊꯥꯔꯇꯤ ꯐꯥꯎꯒꯤ ꯆꯥꯡ ꯂꯩꯌꯦꯕ ꯑꯗꯣ ꯑꯩꯁꯦ ꯂꯨꯍꯣꯡꯕ ꯑꯃ ꯂꯩꯕꯒꯤꯅꯦ ꯑꯗꯣ ꯗꯦꯠ ꯍꯌꯦꯡ ꯗꯦꯠ ꯀꯔꯤꯐꯥꯎꯗ ꯇ꯭ꯋꯦꯟꯇꯤ ꯇ꯭ꯋꯦꯟꯇꯤ ꯋꯥꯟ ꯒꯤꯅꯦꯕ ꯇ꯭ꯋꯦꯟꯇꯤ ꯋꯥꯟꯒꯤ ꯑꯌꯨꯛꯀꯤꯅꯦ ꯑꯗꯣ ꯁꯤꯁꯦ ꯅꯣꯏ ꯗꯤꯂꯤꯚꯔ ꯇꯧꯕꯤꯕ ꯉꯝꯒꯗ꯭ꯔꯥ ꯑꯩꯈꯣꯏꯒꯤ ꯑꯦꯗ꯭ꯔꯦꯁꯇꯣ ꯑꯩ ꯍꯥꯏꯖꯔꯛꯀꯦ ꯅꯣꯏꯁꯦ ꯗꯤꯂꯤꯚꯔ ꯇꯧꯕꯁꯨ ꯃꯤ ꯂꯩꯕ꯭ꯔꯣꯕ ꯑꯣꯀꯦ ꯑꯣꯀꯦ ꯑꯗꯨꯗꯤ ꯗꯤꯂꯤꯚꯔꯒꯤꯗꯤꯅꯦ ꯗꯤꯂꯤꯚꯔꯒꯤ ꯆꯥꯔꯖ ꯑꯦꯛꯁꯇ꯭ꯔꯥ ꯂꯧꯕ꯭ꯔꯥ ꯅꯠꯇ꯭ꯔꯒꯅ ꯑꯗꯨꯝ ꯅꯣꯏ ꯌꯦꯟꯒꯤ ꯃꯅꯨꯡꯗ ꯑꯗꯨꯝ ꯌꯥꯎꯗꯣꯏꯔꯥ ꯑꯣꯀꯦ

ꯑꯣ ꯍꯣꯏ ꯑꯗꯨ ꯑꯣꯏꯗꯤ ꯑꯩ ꯌꯦꯟꯁꯦ ꯀꯦꯖꯤ ꯀꯨꯟꯃꯨꯛ ꯂꯧꯗꯣꯏꯅꯦꯕꯀꯣ ꯑꯗꯣ ꯍꯌꯦꯡ ꯍꯌꯦꯡꯃꯛꯇꯣ ꯑꯩꯒꯤ ꯑꯣꯔꯗꯔꯁꯦ ꯁꯣꯝꯗ ꯁꯣꯝꯅ ꯏꯁꯟꯕꯤꯔꯣ ꯑꯩ ꯍꯌꯦꯡꯃꯛ ꯍꯥꯏꯖꯔꯒꯦ ꯑꯩꯒꯤ ꯑꯦꯗ꯭ꯔꯦꯁ ꯖꯒꯥ ꯁꯉꯥꯏ ꯌꯨꯝꯐꯝ ꯗꯥꯝ ꯗꯥꯝ ꯃꯅꯥꯛ ꯍꯥꯏꯅ ꯑꯗꯨꯗ ꯗꯤꯂꯤꯚꯔ ꯇꯧꯕꯤꯔꯛꯑꯣ ꯑꯣ ꯑꯄꯨꯟꯕ ꯀꯤꯂꯣ ꯀꯨꯟꯅꯦ ꯑꯗꯨ ꯑꯣꯏꯇꯥꯔꯒꯗꯤ ꯂꯨꯄꯥ ꯀꯌꯥ ꯃꯨꯛꯀꯤ ꯆꯥꯡ ꯇꯥꯕꯗꯣ ꯑꯗꯨꯁꯨ ꯁꯣꯝꯅ ꯑꯗꯨꯝ ꯍꯌꯦꯡ ꯀꯣꯟꯅ ꯑꯗꯨꯝ ꯍꯥꯏꯕꯤꯔꯛꯑꯣꯕꯀꯣ ꯑꯣ ꯑꯩ ꯍꯌꯦꯡ ꯑꯗꯨꯝ ꯄꯩꯁꯥꯗꯨꯒ ꯀꯣꯟꯅꯅ ꯑꯩ ꯄꯤꯔꯛꯑꯒꯦ ꯍꯣꯏ ꯍꯣꯏ ꯌꯥꯔꯦ ꯌꯥꯔꯦ ꯍꯣꯏ ꯍꯣꯏ ꯑꯣꯀꯦ